ꯑꯩ ꯏꯟꯇꯔꯇꯦꯟꯃꯦꯟ ꯇꯧꯕ ꯍꯥꯏꯕꯁꯤ ꯑꯗꯨꯝ ꯈꯔ ꯍꯩꯖꯩ ꯗꯥꯟꯁ ꯇꯧꯕ ꯑꯗꯒꯤ ꯏꯁꯩ ꯁꯛꯄ ꯑꯗꯒꯤ ꯖꯒꯣꯏ ꯁꯥꯕ ꯑꯗꯨꯝ ꯈꯔ ꯃꯔꯛ ꯃꯔꯛꯇ ꯑꯗꯨꯝ ꯇꯧꯋꯤ ꯏꯁꯩ ꯁꯛꯄꯅ ꯗꯥꯟꯁ ꯇꯧꯕꯅ ꯏꯁꯥꯗ ꯈꯔ ꯋꯥꯈꯜ ꯅꯨꯡꯉꯥꯏꯊꯣꯛꯍꯟꯕ ꯑꯗꯒꯤ ꯈꯧꯅꯥꯎ ꯅꯨꯡꯉꯥꯏꯍꯟꯕ ꯑꯗꯨꯝꯕ ꯌꯥꯝ ꯅꯨꯡꯉꯥꯏꯍꯜꯂꯤ

ꯖꯒꯣꯏꯒꯨꯝꯕ ꯏꯁꯩꯒꯨꯝꯕ ꯑꯗꯒꯤ ꯗꯥꯟꯁ ꯇꯧꯕꯒꯨꯝꯕꯁꯤꯅ ꯏꯁꯥꯒꯤ ꯃꯔꯛ ꯃꯔꯛꯇꯁꯨ ꯑꯗꯨꯝ ꯑꯍꯥꯡ ꯑꯍꯥꯡꯕ ꯃꯇꯝꯗ ꯋꯥꯈꯜ ꯅꯨꯡꯉꯥꯏꯊꯣꯛꯅꯉꯥꯏꯒꯤꯗꯃꯛꯇ ꯑꯗꯨꯝ ꯇꯧꯋꯤ